ꯑꯩꯅ ꯌꯨꯅꯤꯕ꯭ꯔꯁ ꯑꯃꯁꯨꯡ ꯉꯁꯤꯒꯤ ꯈꯪꯕ ꯉꯝꯗ꯭ꯔꯕꯁꯤꯡ ꯑꯁꯤꯒꯤ ꯃꯇꯥꯡꯗ ꯑꯩꯅ ꯈ꯭ꯋꯥꯏꯗꯒꯤ ꯈꯪꯅꯤꯡꯕ ꯍꯥꯏꯔꯒꯗꯤ ꯑꯩꯈꯣꯏꯒꯤ ꯃꯥꯔꯁ ꯍꯥꯏꯔꯤꯕ ꯄ꯭ꯂꯥꯅꯦꯠ ꯑꯁꯦ ꯑꯁꯤꯒꯤ ꯇꯥꯡꯗ ꯈ꯭ꯋꯥꯏꯗꯒꯤ ꯍꯦꯟꯅ ꯈꯪꯅꯤꯡꯏ ꯑꯩꯅ ꯃꯥꯔꯁꯁꯤ ꯈꯪꯅꯤꯡꯕꯒꯤ ꯃꯇꯥꯡꯗꯤ ꯃꯥꯔꯁꯁꯤꯗ ꯑꯩꯈꯣꯏꯒꯤ ꯑꯣꯛꯁꯤꯖꯦꯟ ꯐꯪꯕ꯭ꯔꯥ ꯐꯪꯗꯕ꯭ꯔꯥ ꯅꯠꯇ꯭ꯔꯒꯅ ꯑꯩꯈꯣꯏ ꯁꯥꯕꯒꯤ ꯆꯥꯡꯁꯦ ꯀꯗꯥꯏꯐꯥꯎꯕ ꯁꯥꯏ ꯃꯤ ꯂꯩꯕ ꯌꯥꯒꯗ꯭ꯔꯥ ꯅꯠꯇ꯭ꯔꯒꯅ ꯂꯩꯔꯒꯅ ꯀꯔꯤ ꯊꯣꯛꯂꯛꯀꯅꯤ ꯑꯣꯛꯁꯤꯖꯦꯟꯖꯤꯅ ꯀꯗꯥꯏꯕꯣꯛꯀꯤ ꯆꯥꯡꯗ ꯐꯪꯏ ꯑꯗꯨꯒꯨꯝꯕ ꯑꯣꯛꯁꯤꯖꯦꯟ ꯀꯌꯥꯝ ꯃꯇꯤꯛ ꯆꯥꯅ ꯂꯩ ꯑꯗꯨꯒ ꯑꯩꯈꯣꯏꯒꯤ ꯁꯥꯉꯥꯁꯤꯡꯁꯤꯁꯨ ꯑꯩꯈꯣꯏꯒꯤ ꯁꯣꯔ ꯍꯣꯜꯂꯒ ꯍꯤꯡꯕ ꯑꯍꯤꯡꯕ ꯖꯤꯕ ꯑꯣꯏꯕꯅꯤꯅ ꯁꯥꯉꯥꯁꯤꯡꯁꯤꯅ ꯂꯩꯕ ꯉꯝꯒꯗ꯭ꯔꯥ ꯃꯤꯑꯣꯏꯕ ꯍꯥꯏꯕ ꯀꯥꯡꯂꯨꯞꯁꯦ ꯂꯩꯕꯗ ꯌꯥꯒꯗ꯭ꯔꯥ ꯅꯠꯇ꯭ꯔꯒꯅ ꯏꯁꯤꯡꯒꯤ ꯆꯥꯡꯁꯤꯅ ꯀꯃꯥꯏꯅ ꯇꯧꯏ ꯏꯁꯤꯡꯁꯦ ꯃꯔꯝꯕ ꯃꯈꯜꯒꯤ ꯏꯁꯤꯡ ꯐꯪꯏ ꯑꯩꯈꯣꯏꯒꯤ ꯂꯩꯄꯥꯛ ꯂꯩꯍꯥꯎꯒꯤ ꯃꯇꯥꯡꯗꯁꯨ ꯂꯩꯄꯥꯛ ꯂꯩꯍꯥꯎꯁꯤꯅ ꯀꯃꯥꯏ ꯇꯧꯏ ꯑꯩꯈꯣꯏ ꯂꯩꯄꯥꯛ ꯂꯩꯍꯥꯎꯁꯤꯗꯩꯗ ꯑꯩꯈꯣꯏ ꯍꯤꯡꯕ ꯌꯥꯒꯗ꯭ꯔꯥ ꯅꯠꯇ꯭ꯔꯒꯅ ꯑꯩꯈꯣꯏꯅ ꯀꯔꯤꯒꯨꯝꯕ ꯄꯣꯠꯁꯛ ꯑꯃ ꯊꯥꯗꯨꯅꯗꯤ ꯌꯦꯡꯉꯝꯗꯔꯦ ꯍꯥꯏꯕ ꯑꯩꯈꯣꯏ ꯑꯩꯈꯣꯏꯒꯤ ꯇꯤꯚꯤꯗ ꯀꯩꯗꯗꯤ ꯇꯥꯖꯩ ꯇꯧꯕꯇꯕꯨ ꯃꯗꯨꯒꯤ ꯃꯇꯨꯡ ꯇꯥꯔꯛꯄ ꯑꯣꯏꯅ ꯃꯥꯔꯁꯁꯤꯗ ꯃꯤ ꯂꯩꯕ ꯌꯥꯒꯅꯤ ꯅꯠꯇ꯭ꯔꯒ ꯌꯥꯔꯣꯏ ꯍꯥꯏꯕꯗꯣ ꯉꯁꯤꯐꯥꯎꯕꯗꯗꯤ ꯀꯟꯐꯥꯞ ꯇꯧꯗ꯭ꯔꯤꯕ꯭ꯔꯥ ꯍꯥꯏꯗꯅ ꯈꯟꯖꯩ ꯍꯥꯏꯔꯤꯕ ꯃꯥꯔꯁꯁꯤꯗꯩꯗ ꯈ꯭ꯋꯥꯏꯗꯒꯤ ꯊꯤꯖꯤꯟꯅꯅꯤꯡꯉꯤꯕ ꯄꯣꯠꯁꯛ ꯍꯥꯏꯔꯒꯗꯤ ꯑꯩꯈꯣꯏꯅ ꯄ꯭ꯔꯤꯊꯤꯕꯤꯗ ꯐꯪꯂꯤꯕ ꯑꯣꯛꯁꯤꯖꯦꯟꯁꯦ ꯃꯥꯔꯁꯇ ꯃꯔꯥꯡ ꯀꯥꯏꯅ ꯐꯪꯕ꯭ꯔꯥ ꯍꯥꯏꯕꯁꯤꯃ ꯑꯗꯨ ꯀꯔꯤꯒꯨꯝꯕ ꯃꯔꯥꯡ ꯀꯥꯏꯅ ꯐꯪꯂꯒꯗꯤ ꯑꯩꯈꯣꯏꯅ ꯖꯤꯕꯄꯥꯟꯕ ꯂꯩꯕ ꯌꯥꯒꯗ꯭ꯔꯥ ꯀꯔꯤꯒꯨꯝꯕ ꯖꯤꯕ ꯄꯥꯟꯕ ꯂꯩꯔꯒꯅ ꯃꯈꯣꯏꯒꯤ ꯂꯩꯄꯥꯛ ꯂꯩꯍꯥꯎ ꯑꯗꯨꯅ ꯃꯇꯧ ꯀꯔꯝꯍꯥꯏꯅ ꯇꯧꯏ ꯍꯥꯏꯕꯗꯨꯒꯤ ꯃꯇꯥꯡꯗ ꯑꯩ ꯑꯁꯨꯛꯀꯤ ꯃꯇꯤꯛ ꯈꯪꯅꯤꯡꯏ ꯃꯥꯔꯁꯁꯤꯗꯩꯗ ꯑꯩꯈꯣꯏ ꯄ꯭ꯔꯤꯊꯤꯕꯤꯗ ꯂꯩꯔꯤꯕ ꯆꯤꯡ ꯄꯥꯠ ꯇꯨꯔꯦꯟ ꯁꯤꯃꯛ ꯍꯥꯏꯔꯤꯕ ꯃꯥꯔꯁ ꯍꯥꯏꯔꯤꯕ ꯄ꯭ꯂꯥꯅꯦꯠꯁꯤꯗ ꯂꯩꯔꯝꯒꯗ꯭ꯔꯥ ꯍꯥꯏꯔꯤꯕ ꯃꯥꯔꯁꯁꯤꯗꯩꯗ ꯂꯩꯔꯤꯕ ꯄꯣꯠꯁꯛ ꯈꯨꯗꯤꯡꯃꯛꯁꯦ ꯀꯔꯝꯍꯥꯏꯅ ꯇꯧꯏ ꯍꯥꯏꯕꯒꯤ ꯃꯇꯥꯡꯗꯁꯨ ꯑꯩꯅ ꯈꯪꯅꯤꯡꯏ ꯑꯩꯅ ꯃꯥꯔꯁꯇ ꯌꯥꯝꯅ ꯑꯩꯈꯣꯏꯒꯤ ꯇꯤꯚꯤꯗ ꯅꯠꯇ꯭ꯔꯒꯅ ꯁꯣꯁꯦꯜ ꯃꯦꯗꯤꯌꯥꯗ ꯎꯕꯀꯥꯟꯗ ꯑꯩꯈꯣꯏꯒꯤ ꯔꯣꯛ ꯃꯆꯥ ꯃꯆꯥ ꯃꯆꯥ ꯌꯥꯝꯅ ꯂꯩꯕꯒꯨꯝꯕ ꯑꯃꯁꯨ ꯊꯦꯡꯅꯩ ꯍꯥꯏꯔꯤꯕ ꯔꯣꯛ ꯃꯆꯥ ꯃꯆꯥꯁꯤꯡ ꯑꯁꯤꯅ ꯀꯔꯤꯅꯣ ꯑꯗꯨꯒ ꯃꯈꯣꯏꯅ ꯀꯔꯤ ꯐꯪꯁꯟ ꯇꯧꯔꯤꯕꯅꯣ ꯑꯗꯒꯤ ꯀꯔꯤꯒꯨꯝꯕ ꯄꯣꯠꯁꯛ ꯑꯃꯐꯥꯎꯕ ꯊꯋꯥꯏ ꯄꯥꯟꯕ ꯄꯣꯠꯁꯛ ꯑꯃꯐꯥꯎꯕ ꯂꯩꯕ ꯍꯧꯖꯤꯛꯐꯥꯎꯕꯗ ꯉꯝꯗ꯭ꯔꯤꯕꯔꯥ ꯀꯔꯤꯒꯨꯝꯕ ꯉꯝꯕ ꯇꯥꯔꯒꯅ ꯀꯔꯤ ꯄꯣꯠꯁꯛ ꯑꯣꯏꯒꯗꯣꯏꯅꯣ ꯍꯥꯏꯕꯗꯨꯒꯤ ꯃꯇꯥꯡꯗ ꯑꯩ ꯈꯪꯅꯤꯡꯏ